ꯍꯜꯂꯣ ꯑꯣ ꯁꯤꯒꯤꯁꯦ ꯁ꯭ꯋꯥꯏꯒꯤ ꯃꯤ ꯑꯣꯏꯕꯤꯔꯕ꯭ꯔꯥ ꯑꯣ ꯑꯩꯁꯦ ꯁꯤꯂꯣꯡꯗꯒꯤ ꯂꯥꯛꯆꯕꯅꯦꯕ ꯉꯔꯥꯡ ꯈꯛꯇꯪ ꯊꯨꯡꯉꯕꯅꯦ ꯑꯗꯣ ꯁꯣꯝꯗꯁꯨꯝ ꯑꯩꯁꯦ ꯒꯣꯚꯤꯟꯗꯖꯤ ꯆꯠꯅꯤꯡꯕ ꯀꯣ ꯑꯗꯨꯒꯤ ꯁꯨꯝ ꯒꯥꯏꯗ ꯇꯧꯕꯤꯕ ꯌꯥꯒꯗ꯭ꯔꯅ ꯍꯪꯒꯦꯅꯥ ꯐꯣꯟ ꯇꯧꯖꯔꯛꯄ

ꯍꯣꯏ ꯑꯗꯣꯝ ꯆꯥꯛꯀ ꯆꯥꯕꯤꯔꯕꯣ ꯅꯨꯡꯉꯥꯏꯌꯦ ꯑꯗꯨꯝ ꯍꯥꯏꯗꯤ ꯋꯦꯗꯔꯁꯦ ꯑꯗꯨꯝ ꯑꯩꯈꯣꯏ ꯑꯥ ꯁꯤꯜꯂꯣꯡꯒ ꯑꯗꯨꯝ ꯈꯔ ꯃꯥꯟꯅꯩꯌꯦꯕ ꯏꯪꯕ ꯆꯥꯡ ꯑꯗꯨꯅ ꯑꯗꯨꯝ ꯑꯩꯉꯣꯟꯗꯗꯤ ꯑꯗꯨꯝ ꯍꯩꯅꯩ ꯑꯗꯨꯒ ꯆꯤꯟꯖꯥꯛꯁꯨ ꯑꯗꯨꯝ ꯌꯥꯝ ꯍꯥꯎꯋꯦ ꯀꯩꯅꯣ ꯉꯔꯥꯡ ꯁꯥꯔꯦꯡ ꯊꯣꯡꯕꯒ ꯆꯥꯔꯦ ꯑꯗꯨꯁꯨ ꯌꯥꯝ ꯍꯥꯎꯋꯦ

ꯑꯣ ꯍꯥꯏꯅꯩꯌꯦ ꯁꯣꯝꯗꯤ ꯆꯥꯛ ꯆꯥꯕꯤꯔꯕꯣ ꯑꯣ ꯀꯔꯤ ꯊꯣꯡꯕ ꯆꯥꯕꯤꯔꯛꯀꯦ ꯎꯝ ꯑꯩꯁꯦ ꯀꯩꯅꯣ ꯁꯥꯔꯦꯡ ꯊꯣꯡꯕ ꯆꯥꯖꯔꯦ ꯍꯣꯇꯦꯜꯗꯒꯤ ꯍꯥꯎꯋꯦ ꯌꯥꯝ ꯍꯥꯎꯋꯤꯗ ꯁ꯭ꯋꯥꯏ ꯆꯥꯛ ꯑꯦꯟꯁꯥꯡꯁꯦ ꯍꯣꯏ ꯑꯥꯗꯣ ꯁꯣꯝꯁꯦ ꯍꯥꯟꯅꯗꯩꯁꯨ ꯑꯗꯨꯝ ꯃꯤ ꯁꯨꯃꯥꯏꯅ ꯇꯨꯔꯤꯁ ꯂꯥꯛꯄꯗ ꯒꯥꯏꯗ ꯇꯧꯕꯤꯕ꯭ꯔꯣ ꯑꯣ ꯑꯩꯗꯤ ꯑꯍꯥꯟꯕ ꯂꯥꯛꯄꯅꯦꯕ ꯑꯗꯨꯅ ꯀꯌꯥ ꯍꯦꯟꯅ ꯈꯪꯖꯗꯕ ꯍꯥꯏꯇꯔꯦ ꯃꯤ ꯀꯌꯥꯃꯨꯛꯀꯗꯤ ꯒꯥꯏꯗ ꯇꯧꯕꯤꯈ꯭ꯔꯒꯦ

ꯑꯣ ꯌꯥꯝꯕꯖꯥꯠꯅꯤꯅꯦ ꯑꯗꯨꯗꯤ ꯀꯣ ꯁꯣꯝꯗꯤ ꯀꯔꯤ ꯀꯔꯤ ꯍꯣꯠꯅꯕꯤꯔꯤꯒꯦ ꯍꯧꯖꯤꯛꯁꯤꯕꯣ ꯑꯣ ꯒꯣꯚꯤꯟꯗꯖꯤꯁꯦ ꯀꯃꯥꯏꯅ ꯀꯃꯥꯏꯅ ꯇꯧꯒꯦ ꯍꯥꯏꯗꯤ ꯍꯤꯟꯗꯨꯁꯤꯡꯒꯤ ꯂꯥꯏꯅꯤꯡꯐꯝꯅꯦ ꯍꯥꯏꯅꯗꯤ ꯇꯥꯖꯩꯌꯦꯕ ꯑꯩꯅ ꯎꯝ ꯑꯣ ꯍꯣꯏ ꯑꯣ ꯍꯣꯔꯦꯟ ꯅꯨꯃꯤꯗꯥꯡ ꯋꯥꯏꯔꯝꯗꯣ ꯌꯥꯒꯗ꯭ꯔꯣ ꯌꯥꯔꯒꯗꯤ ꯑꯩꯁꯦ ꯈꯔ ꯍꯣꯔꯦꯟ ꯅꯨꯃꯤꯗꯥꯡ ꯋꯥꯏꯔꯝꯒꯨꯝꯕ ꯆꯠꯅꯤꯡꯕ ꯄꯨꯡ ꯑꯅꯤ ꯑꯗꯨꯋꯥꯏꯗ ꯑꯣꯏꯅ ꯆꯠꯂꯁꯦ ꯌꯥꯅꯤꯀꯣ

ꯍꯣꯏ ꯍꯣꯏ ꯑꯗꯨꯗꯤ ꯌꯥꯝ ꯅꯨꯡꯉꯥꯏꯖꯔꯦ ꯊꯝꯃꯒꯦꯀꯣ